ꯑꯩꯍꯥꯛꯀꯤ ꯈꯨꯡꯒꯪꯗ ꯀꯣꯛ ꯆꯤꯛꯄ ꯐꯍꯅꯅꯕ ꯁꯤꯖꯤꯟꯅꯕ ꯃꯃꯤꯡ ꯂꯩꯔꯕ ꯌꯨꯝꯗ ꯂꯥꯏꯌꯦꯡꯕꯒꯤ ꯃꯑꯣꯡ ꯈꯔꯗꯤ ꯁꯝ ꯄꯨꯟꯁꯤꯟꯂꯝꯃꯗꯤ ꯁꯝ ꯑꯗꯨ ꯀꯣꯝꯅ ꯊꯥꯗꯣꯛꯄꯤꯕ ꯂꯥꯏꯕꯛ ꯍꯥꯏꯕꯗꯤ ꯃꯤꯠꯀꯤ ꯅꯥꯀꯟꯗ ꯅꯝꯕꯤꯕ ꯍꯪꯒꯥꯝ ꯃꯅꯥ ꯅꯩꯈꯥꯏꯔꯒ ꯂꯥꯏꯕꯛꯇ ꯊꯝꯕꯤꯕ ꯐꯖꯅ ꯄꯣꯊꯥ ꯍꯟꯕꯤꯕ